ꯍꯂꯣ ꯄꯥꯏꯕꯤꯔꯤꯁꯤꯕꯨ ꯇ꯭ꯔꯥꯟꯁꯄꯣꯔꯠ ꯑꯣꯐꯤꯁ ꯑꯣꯏꯕꯤꯔꯕ꯭ꯔꯥ ꯁꯤꯕꯣ ꯑꯣ ꯐꯔꯦ ꯐꯔꯦ ꯁꯥꯔ ꯇ꯭ꯔꯥꯟꯁꯄꯣꯔꯠ ꯑꯣꯐꯤꯁꯔ ꯑꯣꯏꯕꯤꯔꯤꯕ꯭ꯔꯥ ꯀꯅꯥ ꯑꯣꯏꯗꯣꯏꯅꯣ ꯑꯣ ꯐꯔꯦ ꯐꯔꯦ ꯁꯥꯔ ꯁꯥꯔꯒ ꯊꯦꯡꯅꯖꯕ ꯌꯥꯝ ꯅꯨꯡꯉꯥꯏꯖꯔꯦ ꯁꯥꯔ ꯁꯥꯔ ꯍꯧꯖꯤꯛ ꯆꯦꯜꯂꯤꯕ ꯒꯥꯔꯤꯉꯩꯁꯦ ꯕꯁ ꯑꯣꯏꯔꯣ ꯑꯗꯒꯤ ꯑꯣꯇꯣ ꯑꯣꯏꯔꯣ ꯃꯦꯖꯤꯛ ꯑꯣꯏꯔꯣ ꯀꯅꯥꯝꯇ ꯃꯥꯛꯁ ꯎꯞꯇ꯭ꯔꯦ ꯀꯣꯚꯤꯠꯀꯤ ꯂꯥꯏꯅꯥꯁꯤꯅ ꯁꯨꯝ ꯁꯟꯗꯣꯔꯛꯄꯅ ꯗ꯭ꯔꯥꯏꯚꯔꯉꯩꯁꯨ ꯃꯥꯛꯁ ꯎꯞꯇꯦ ꯈꯣꯠꯇꯦ ꯑꯗꯒꯤ ꯒꯥꯔꯤꯉꯩꯁꯤꯗꯁꯨ ꯁꯦꯅꯤꯇꯥꯏꯖꯔꯅꯆꯤꯡꯕ ꯑꯝꯐꯧ ꯁꯤꯖꯤꯟꯅꯗꯦ ꯁꯥꯔ ꯌꯥꯔꯒꯗꯤ ꯁꯥꯔꯅ ꯁꯤꯒꯤ ꯃꯇꯥꯡꯁꯤꯗ ꯈꯔ ꯑꯦꯋꯥꯔꯅꯦꯁ ꯈꯤꯇꯪ ꯄꯤꯕꯤꯔꯒꯗꯤ ꯕꯁꯀꯤ ꯗ꯭ꯔꯥꯏꯚꯔꯁꯤꯡ ꯑꯗꯒꯤ ꯗ꯭ꯔꯥꯏꯚꯔꯁꯤꯡ ꯑꯃꯗꯤ ꯗ꯭ꯔꯥꯏꯚꯔꯁꯤꯡꯅꯁꯨ ꯄꯦꯁꯦꯟꯖꯔꯉꯩꯁꯤꯗ ꯃꯥꯛꯁ ꯎꯞꯇ꯭ꯔꯒꯗꯤ ꯒꯥꯔꯤ ꯇꯣꯡꯕ ꯌꯥꯔꯣꯏ ꯈꯣꯠꯂꯣꯏ ꯍꯥꯏꯗꯅ ꯈꯤꯇꯪ ꯊꯤꯡꯕꯤꯔꯒꯗꯤ ꯁꯥꯔꯅ ꯑꯦꯋꯥꯔꯅꯦꯁ ꯑꯝꯇꯪ ꯇꯧꯕꯤꯔꯒꯗꯤ ꯅꯨꯡꯉꯥꯏꯖꯒꯅꯤ ꯁꯥꯔ ꯅꯠꯇ꯭ꯔꯒꯗꯤ ꯂꯥꯏꯅꯥꯁꯤ ꯁꯥꯔ ꯌꯥꯝ ꯁꯟꯗꯣꯛꯀꯟꯕ ꯂꯥꯏꯅꯥꯅꯤꯅꯀꯣ ꯗ꯭ꯔꯥꯏꯚꯔꯗꯒꯤ ꯑꯃ ꯄꯦꯁꯦꯟꯖꯔꯗꯒꯤ ꯑꯃ ꯑꯃ ꯃꯔꯤ ꯃꯔꯤ ꯃꯔꯤ ꯁꯟꯗꯣꯛꯑꯗꯤ ꯐꯖꯅ ꯄ꯭ꯔꯣꯕ꯭ꯂꯦꯝ ꯑꯣꯏꯒꯗꯧ ꯃꯥꯜꯂꯦ ꯁꯥꯔ ꯍꯣꯏ ꯁꯥꯔ ꯌꯥꯔꯒꯗꯤ ꯁꯥꯔꯅ ꯑꯝꯇꯪ ꯑꯦꯋꯥꯔꯅꯦꯁ ꯑꯝꯇ ꯄꯤꯕꯤꯌꯨ ꯁꯥꯔ